ꯑꯩꯈꯣꯏꯅ ꯊꯋꯥꯟꯃꯤꯆꯥꯛꯁꯤꯡ ꯑꯃꯁꯨꯡ ꯌꯨꯅꯤꯚꯔꯁ ꯅꯩꯅꯗꯨꯅ ꯈꯪꯕ ꯉꯝꯗꯦ ꯈꯪꯕ ꯉꯝꯃꯤ ꯑꯗꯨꯗ ꯑꯩꯈꯣꯏꯒꯤꯗꯤ ꯑꯩꯈꯣꯏꯅ ꯍꯤꯡꯂꯤꯕ ꯖꯤꯕ ꯑꯁꯤꯒꯨꯝꯅ ꯑꯇꯣꯝꯄ ꯃꯐꯝꯗꯁꯨ ꯍꯤꯡꯕ ꯉꯝꯂꯝꯒꯅꯤ ꯂꯩꯔꯝꯒꯅꯤ ꯍꯥꯏꯅ ꯊꯥꯖꯅꯩ ꯑꯗꯨꯒ ꯃꯊꯥꯏ ꯊꯥꯏꯅꯒꯤ ꯃꯇꯝꯗꯒꯤꯁꯨ ꯊꯋꯥꯟꯃꯤꯆꯥꯛꯁꯤꯡ ꯌꯦꯡꯂꯒ ꯅꯨꯃꯤꯠ ꯊꯥ ꯆꯍꯤ ꯑꯩꯈꯣꯏꯅ ꯈꯥꯏꯕ ꯉꯝꯂꯤꯕꯅꯤ